ꯑꯩꯅ ꯇ꯭ꯔꯥꯕꯦꯜ ꯇꯧꯔꯛꯄ ꯃꯇꯝꯗ ꯃꯅꯤꯄꯨꯔꯒꯤ ꯑꯣꯏꯅꯗꯤ ꯕꯁꯀ ꯄ꯭ꯔꯥꯏꯕꯦꯠ ꯒꯥꯔꯤꯈꯣꯏ ꯀꯥꯔꯈꯣꯏ ꯑꯣꯇꯣꯈꯣꯏ ꯑꯣꯏꯕꯅꯤ ꯑꯗꯨꯒ ꯏꯟꯗꯤꯌꯥꯒꯤ ꯑꯣꯏꯅꯗꯤ ꯇ꯭ꯔꯥꯟꯁꯄꯣꯔꯇꯦꯁꯟꯁꯦ ꯇ꯭ꯔꯦꯟ ꯂꯩꯔꯦ ꯐ꯭ꯂꯥꯏꯠ ꯂꯩꯔꯦ ꯑꯗꯨ ꯑꯅꯤ ꯂꯩꯔꯦ ꯑꯗꯨꯒ ꯑꯩꯅ ꯑꯋꯥꯕ ꯂꯣ ꯃꯦꯃꯣꯔꯤ ꯃꯦꯃꯣꯔꯤ ꯂꯣ ꯑꯣꯏꯅ ꯈꯜꯂꯛꯄ ꯃꯇꯝꯗ ꯁ꯭ꯀꯨꯜꯒꯨꯝꯕ ꯀꯣꯂꯦꯖꯀꯨꯝꯕ ꯀꯥꯕ ꯃꯇꯝꯗ ꯕꯁ ꯁ꯭ꯀꯨꯜ ꯕꯁ ꯑꯣꯔ ꯏꯗꯔ ꯁ꯭ꯀꯨꯜ ꯕꯁ ꯑꯣꯔ ꯀꯣꯂꯦꯖꯀꯤ ꯕꯁ ꯑꯣꯏꯔꯣ ꯆꯠꯄꯀꯥꯟꯗ ꯂꯝꯕꯤꯗ ꯒꯥꯔꯤ ꯄꯝꯆꯔ ꯄꯣꯈꯥꯏꯕꯒꯨꯝꯕ ꯒꯥꯔꯤ ꯇꯥꯏꯌꯔ ꯄꯣꯈꯥꯏꯕꯒꯨꯝꯕ ꯑꯗꯨꯈꯣꯏꯅ ꯑꯩꯒꯤ ꯃꯦꯃꯣꯔꯤ ꯑꯣꯏꯌꯦ